ꯑꯩꯅ ꯐ꯭ꯂꯤꯞꯀꯥꯠꯇꯒꯤ ꯐ꯭ꯔꯦꯁ ꯀ꯭ꯔꯤꯝ ꯑꯃ ꯀꯛꯄꯅꯤ ꯀ꯭ꯔꯤꯝ ꯑꯗꯣ ꯑꯦꯗꯕꯔꯇꯥꯏꯖ ꯇꯧꯕꯗꯗꯤ ꯌꯥꯝꯅ ꯐꯖꯅ ꯇꯧꯔꯛꯑꯦ ꯑꯗꯨꯒ ꯑꯩꯅ ꯀ꯭ꯔꯤꯝ ꯑꯗꯣ ꯂꯩꯔꯨꯔꯒ ꯁꯤꯖꯤꯟꯅꯕꯗ ꯑꯩꯒꯤ ꯃꯥꯏꯁꯦ ꯄꯤꯝꯄꯜꯁ ꯀꯨꯝꯕ ꯑꯗꯨꯗꯒꯤ ꯗꯥꯛ ꯏꯁꯄꯣꯠ ꯀꯨꯝꯕ ꯌꯥꯝ ꯊꯣꯛꯂꯛꯑꯦ ꯑꯗꯨꯅ ꯐ꯭ꯔꯦꯁ ꯀ꯭ꯔꯤꯝ ꯑꯁꯦ ꯁꯤꯖꯤꯟꯅꯕꯁꯦ ꯑꯗꯨꯛꯀꯤ ꯃꯇꯤꯛ ꯅꯨꯡꯉꯥꯏꯇꯦ ꯑꯗꯨ ꯀ꯭ꯔꯤꯝꯁꯦ ꯑꯩꯉꯣꯟꯗ ꯆꯥꯅꯗ꯭ꯔꯕꯅꯤꯅ ꯑꯩꯅ ꯃꯤꯉꯣꯟꯗ ꯄꯤꯊꯣꯛꯈ꯭ꯔꯦ